ꯂꯝ ꯀꯣꯏꯕ ꯁꯤꯡꯅ ꯑꯩꯈꯣꯏꯒꯤ ꯂꯝꯗꯝꯗ ꯂꯥꯛꯄ ꯃꯇꯝꯗ ꯊꯦꯡꯅꯕꯔꯤꯕ ꯈꯨꯗꯣꯡ ꯆꯥꯗꯕ ꯈꯔ ꯍꯥꯏ ꯇꯥꯔꯒꯗꯤ ꯃꯣꯏꯒꯤ ꯂꯩꯐꯝ ꯆꯥꯐꯝ ꯁꯤ ꯌꯥꯝꯅ ꯋꯥꯠꯂꯦ ꯑꯩꯈꯣꯏ ꯂꯝꯗꯝꯁꯤꯗ ꯏꯝꯐꯥꯜꯗꯒꯤ ꯁꯍꯔꯗ ꯂꯩꯕ ꯃꯇꯝꯗꯗꯤ ꯃꯣꯏ ꯑꯗꯨꯗ ꯑꯌꯥꯝꯕꯅ ꯑꯐꯕ ꯍꯣꯇꯦꯜ ꯒꯨꯝꯕ ꯂꯩ ꯑꯗꯨꯒ ꯑꯇꯣꯞꯄ ꯃꯐꯝꯗꯩ ꯂꯥꯛꯄꯈꯩꯅ ꯂꯩꯅꯤꯉꯥꯏ ꯃꯣꯏ ꯂꯩꯐꯝ ꯆꯥꯐꯝꯁꯦ ꯑꯩꯈꯣꯏ ꯂꯝꯗꯝꯁꯤꯗꯗꯤ ꯈꯤꯇꯪ ꯈꯨꯗꯣꯡ ꯆꯥꯕ ꯋꯥꯠꯂꯤ ꯑꯗꯩ ꯃꯣꯏꯅ ꯄꯥꯝꯕ ꯄꯣꯠ ꯆꯤꯟꯖꯥꯛꯇ ꯑꯣꯏꯇꯥꯔꯒꯁꯨ ꯑꯗꯨꯝꯕꯗꯣ ꯑꯩꯈꯣꯏꯁꯤꯗꯗꯤ ꯑꯗꯨꯒꯤ ꯈꯨꯗꯣꯡ ꯆꯥꯕꯗꯣ ꯈꯔ ꯐꯪꯗꯦ ꯑꯗꯗꯤ ꯒꯥꯔꯤꯒꯨꯝꯕꯗꯁꯨ ꯈꯔ ꯀꯣꯕꯤꯠꯀꯨꯝꯕ ꯂꯩꯈꯤꯕꯗꯩ ꯆꯦꯟꯕ ꯈꯔ ꯋꯥꯠꯈ꯭ꯔꯦ ꯑꯗꯨꯅ ꯆꯠꯊꯣꯛ ꯆꯠꯁꯤꯟ ꯆꯠꯄꯗ ꯒꯥꯔꯤꯒꯤ ꯈꯨꯗꯣꯡ ꯆꯥꯗꯕꯁꯨ ꯈꯔ ꯑꯗꯨꯝ ꯂꯩ ꯑꯗꯨꯅ ꯃꯐꯝꯁꯤꯗ ꯈꯨꯗꯣꯡ ꯆꯥꯗꯦ